ꯆꯠꯅꯔꯤꯕ ꯂꯥꯏꯅꯤꯡꯁꯤꯅ ꯃꯩꯇꯩ ꯃꯨꯁꯂꯤꯝ ꯈ꯭ꯔꯤꯁꯇꯦꯟ ꯃꯩꯇꯩꯗ ꯍꯥꯏꯔꯒꯗꯤ ꯃꯩꯇꯩꯁꯦ ꯑꯅꯤꯊꯣꯛꯅ ꯈꯥꯏꯗꯣꯛꯏ ꯃꯩꯇꯩ ꯃꯔꯨꯞ ꯍꯥꯏꯕ ꯑꯃ ꯒꯧꯔ ꯃꯔꯨꯞ ꯍꯥꯏꯕ ꯑꯃ ꯑꯩꯈꯣꯏ ꯃꯩꯇꯩ ꯃꯔꯨꯞꯇ ꯍꯥꯟꯅ ꯍꯥꯏꯔꯒꯦ ꯃꯩꯇꯩ ꯃꯔꯨꯞꯁꯤꯅ ꯆꯟꯗꯣꯟꯁꯦ ꯀꯤꯠ ꯂꯥꯎ ꯅꯝꯃꯤ ꯑꯗꯨꯒ ꯒꯧꯔꯁꯤꯅ ꯆꯟꯗꯣꯟ ꯁꯥꯡꯅ ꯆꯤꯡꯉꯤ ꯁꯤꯗ ꯈꯪꯉꯤ ꯃꯥꯁꯦ ꯃꯩꯇꯩ ꯃꯔꯨꯞꯅꯤ ꯒꯧꯔ ꯃꯔꯨꯞꯅꯤ ꯍꯥꯏꯕꯁꯨ ꯑꯗꯨꯒ ꯑꯩꯈꯣꯏꯒꯤ ꯐꯦꯁꯇꯤꯚꯦꯜ ꯌꯥꯝ ꯂꯩ ꯌꯥꯎꯁꯪ ꯍꯥꯏꯕ ꯌꯥꯎꯁꯪ ꯀꯥꯡ ꯆꯤꯡꯕ ꯆꯥꯛꯀꯧꯕ ꯆꯩꯔꯥꯎꯕ ꯌꯥꯝ ꯂꯩꯈ꯭ꯔꯦ ꯑꯗꯨꯒ ꯃꯔꯨ ꯑꯣꯏꯅ ꯑꯩꯈꯣꯏꯅ ꯁꯅꯥꯃꯍꯤꯁꯤꯗꯤ ꯂꯣꯏꯅ ꯂꯥꯠꯅꯩ ꯂꯥꯏꯅꯤꯡ ꯂꯥꯏꯅꯤꯡꯊꯧ ꯁꯅꯥꯃꯍꯤ ꯍꯥꯏꯔꯒ ꯂꯥꯠꯅꯩ ꯌꯨꯝꯊꯣꯡ ꯈꯨꯗꯤꯡꯒꯤ ꯂꯩ ꯃꯁꯤꯗꯤ ꯑꯗꯨꯒ ꯐꯦꯁꯇꯤꯚꯦꯜ ꯑꯣꯏꯅ ꯆꯩꯔꯥꯎꯕꯁꯦ ꯆꯩꯔꯥꯎꯕꯁꯤꯅ ꯑꯩꯈꯣꯏꯒꯤ ꯅ꯭ꯌꯨ ꯏꯌꯔꯅꯤ ꯍꯥꯏꯔꯒ ꯈꯪꯅꯩ ꯑꯗꯨꯒ ꯈ꯭ꯋꯥꯏꯗꯒꯤ ꯌꯥꯝꯅ ꯄꯨꯛꯅꯤꯡ ꯅꯨꯡꯁꯤꯕ ꯐꯦꯁꯇꯤꯚꯦꯜ ꯍꯥꯏꯔꯒꯗꯤ ꯅꯤꯡꯉꯣꯜ ꯆꯥꯛꯀꯧꯕ ꯍꯥꯏꯕꯁꯦ ꯅꯤꯡꯉꯣꯜ ꯆꯥꯛꯀꯧꯕ ꯍꯥꯏꯕꯁꯦ ꯑꯩꯈꯣꯏꯒꯤ ꯏꯕꯨꯡꯅ ꯕꯕꯥꯅ ꯏꯄ꯭ꯋꯥꯅ ꯂꯥꯛꯑꯒ ꯕꯥꯔꯇꯣꯟ ꯇꯧꯔꯛꯑꯒ ꯑꯩꯈꯣꯏꯅ ꯅꯤꯅꯤ ꯄꯥꯟꯕ ꯅꯨꯃꯤꯠꯇ ꯌꯨꯝ ꯃꯥꯏꯀꯩ ꯆꯠꯂꯒ ꯆꯥꯛꯂꯨꯛ ꯑꯃꯃꯝ ꯆꯥꯃꯤꯟꯅꯔꯒ ꯏꯕꯨꯡ ꯏꯄ꯭ꯋꯥꯁꯤꯡꯒ ꯆꯥꯃꯤꯟꯅꯔꯒ ꯍꯜꯂꯛꯀꯗꯕꯅꯦ ꯌꯥꯝ ꯅꯨꯡꯁꯤ ꯃꯇꯥꯡꯗꯣ ꯑꯗꯨꯒ ꯃꯨꯁꯂꯤꯝꯗ ꯑꯃꯨꯛꯀ ꯃꯨꯁꯂꯤꯝꯁꯤꯅ ꯑꯃꯨꯛꯀ ꯃꯩꯇꯩ ꯃꯨꯁꯂꯤꯝ ꯍꯥꯏꯔꯒ ꯂꯩꯀꯣ ꯃꯩꯇꯩ ꯃꯨꯁꯂꯤꯝꯗꯁꯨ ꯃꯣꯏꯒꯤ ꯃꯁꯖꯤꯠꯇ ꯃꯁꯖꯤꯠꯇ ꯂꯥꯏ ꯈꯣꯏꯔꯝꯃꯤ ꯃꯣꯏꯁꯨ ꯃꯖꯤꯠꯁꯦ ꯏꯔꯥꯏ ꯅꯨꯃꯤꯠ ꯈꯨꯗꯤꯡꯒꯤ ꯃꯣꯏ ꯂꯥꯏ ꯈꯣꯏꯔꯝꯃꯤ ꯃꯣꯏ ꯃꯁꯖꯤꯠꯁꯤꯗ ꯅꯨꯄꯤ ꯆꯪꯕ ꯌꯥꯗꯦ ꯁꯨꯝꯅꯇꯪꯒꯤ ꯅꯨꯄꯥ ꯉꯥꯛꯇ ꯆꯪꯒꯗꯕꯅꯤ ꯅꯨꯄꯥ ꯉꯥꯛꯇ ꯆꯪꯉꯒ ꯂꯥꯏ ꯈꯨꯔꯨꯝꯅꯩ ꯑꯗꯨꯒ ꯌꯨꯝꯗꯅ ꯅꯨꯄꯤꯅ ꯂꯥꯏ ꯈꯨꯔꯨꯝꯃꯤ ꯀꯥꯆꯤꯟ ꯑꯃꯗ ꯐꯤ ꯑꯃ ꯊꯥꯔꯒ ꯃꯣꯏꯒꯤ ꯂꯥꯏꯅꯤꯡ ꯂꯥꯏꯁꯣꯟꯗꯣ ꯐꯖꯅ ꯇꯧꯋꯤ ꯃꯇꯝ ꯃꯇꯝꯒꯤ ꯃꯇꯝ ꯃꯇꯝ ꯆꯥꯅ ꯃꯣꯏꯒꯤ ꯂꯥꯏꯅꯤꯡ ꯂꯥꯏꯁꯣꯟ ꯈꯦꯠꯇꯣꯛꯇꯦ ꯌꯥꯝ ꯇꯞꯅ ꯌꯥꯝ ꯐꯖꯅ ꯇꯧꯕꯤ ꯏꯔꯥꯏ ꯈꯨꯗꯤꯡꯒꯤ ꯅꯨꯄꯥꯁꯤꯡꯅ ꯃꯁꯖꯤꯠ ꯀꯥꯏ ꯑꯗꯨꯒ ꯅꯨꯄꯤꯁꯤꯡꯅ ꯌꯨꯝꯗ ꯂꯥꯏ ꯈꯨꯔꯨꯝꯃꯤ ꯑꯗꯨꯒ ꯃꯣꯏꯒꯤ ꯏꯠ ꯑꯅꯤ ꯏꯠ ꯑꯅꯤ ꯂꯩ ꯏꯠ ꯑꯅꯤꯖꯤꯗ ꯌꯥꯝ ꯆꯥꯎꯅ ꯄꯥꯡꯊꯣꯛꯏ ꯁꯤꯗꯁꯨ ꯃꯣꯏꯒꯤ ꯈ꯭ꯋꯥꯏꯗꯒꯤ ꯅꯨꯡꯉꯥꯏꯕ ꯅꯨꯃꯤꯠ ꯍꯥꯏꯕꯗꯣ ꯏꯠꯅꯤ ꯑꯗꯨꯒ ꯈ꯭ꯔꯤꯁꯇꯦꯟꯗ ꯍꯥꯏꯔꯒꯅ ꯈ꯭ꯔꯤꯁꯇꯦꯟꯗꯗꯤ ꯀꯕꯨꯏꯁꯨ ꯆꯤꯡꯉꯤ ꯇꯥꯡꯈꯨꯜ ꯂꯣꯏꯅ ꯌꯥꯝ ꯂꯩꯈ꯭ꯔꯦ ꯃꯣꯏꯁꯤꯅ ꯃꯣꯏꯒꯤꯁꯨ ꯁꯟꯗꯦꯗ ꯆꯔꯆ ꯀꯥꯕ ꯁꯇꯔꯗꯦꯗ ꯆꯔꯆ ꯀꯥꯕ ꯍꯥꯏꯔꯒ ꯂꯩ ꯑꯗꯨꯒ ꯐ꯭ꯔꯥꯏꯗꯦꯗꯁꯨ ꯃꯔꯛꯇ ꯃꯣꯏꯒꯤ ꯆꯔꯆ ꯀꯥꯕꯁꯦ ꯐ꯭ꯔꯥꯏꯗꯦꯗꯁꯨ ꯀꯥꯏ ꯊꯔꯁꯗꯦꯗꯁꯨ ꯀꯥꯏ ꯁꯇꯔꯗꯦ ꯀꯥꯡꯕꯨꯅ ꯊꯔꯁꯗꯦꯗꯁꯨ ꯀꯥꯏ ꯐ꯭ꯔꯥꯏꯗꯦꯗꯁꯨ ꯀꯥꯏ ꯐ꯭ꯔꯥꯏꯗꯦꯗ ꯀꯥꯕꯗꯨꯅ ꯆꯄꯜ ꯀ꯭ꯂꯥꯎꯁꯀ ꯍꯥꯏꯅꯩ ꯑꯗꯨꯒ ꯃꯣꯏꯒꯤꯁꯨ ꯇ꯭ꯋꯦꯟꯇꯤ ꯋꯥꯟ ꯗꯤꯁꯦꯝꯚꯔꯁꯦ ꯈ꯭ꯔꯤꯁꯃꯥꯁ ꯗꯦꯅꯤ ꯍꯥꯏꯔꯒ ꯌꯥꯝ ꯆꯥꯎꯅ ꯄꯥꯡꯊꯣꯛꯏ ꯃꯣꯏꯁꯦ ꯈ꯭ꯔꯤꯁꯃꯥꯁ ꯑꯣꯏꯗ꯭ꯔꯤꯉꯩ ꯃꯃꯥꯡꯗ ꯇ꯭ꯋꯦꯟꯇꯤ ꯐꯣꯔꯒꯤ ꯅꯨꯃꯤꯠꯁꯤꯗ ꯆꯔꯆꯁꯤꯗ ꯂꯩꯈ꯭ꯔꯅꯤ ꯂꯩꯔꯒ ꯇ꯭ꯋꯦꯟꯇꯤ ꯐꯥꯏꯚꯁꯤꯗ ꯄꯥꯡꯊꯣꯛꯑꯅꯤ ꯅ꯭ꯌꯨ ꯏꯌꯔꯐꯥꯎ ꯃꯣꯏꯁꯦ ꯌꯥꯝꯅ ꯗꯥꯝ ꯗꯨꯝꯗ ꯑꯗꯨꯝ ꯍꯔꯥꯎꯅ ꯇꯌꯥꯝꯅ ꯄꯥꯡꯊꯣꯛꯆꯩ ꯃꯣꯏꯁꯦ ꯌꯨꯝꯗ ꯌꯨꯝꯗꯒꯤ ꯆꯥꯛꯀ ꯊꯣꯡꯉꯒ ꯆꯔꯆꯇ ꯄꯨꯈꯠꯄ ꯄꯨꯈꯠꯂꯒ ꯃꯣꯏ ꯄꯨꯂꯞ ꯄꯨꯂꯞꯀ ꯆꯥꯃꯤꯟꯅꯕ ꯑꯗꯨꯒ ꯈ꯭ꯔꯤꯁꯃꯥꯁ ꯅꯨꯃꯤꯠꯇ ꯂꯦꯡꯈꯣꯝ ꯍꯥꯏꯔꯒ ꯃꯣꯏꯒꯤ ꯄ꯭ꯔꯣꯒ꯭ꯔꯥꯝ ꯑꯃ ꯂꯩ ꯃꯗꯨꯗꯒꯤ ꯄꯥꯈꯪ ꯂꯩꯁꯥꯕꯤ ꯑꯍꯟ ꯂꯣꯏꯅ ꯐꯃꯤꯟꯅꯔꯒ ꯏꯁꯩꯕꯨ ꯁꯛꯄꯋꯣ ꯖꯒꯣꯏꯕꯨ ꯁꯥꯕꯋꯣ ꯗꯥꯏꯂꯣꯛꯄꯨ ꯇꯧꯕꯋꯣ ꯑꯁꯨꯃꯥꯏꯅ ꯇꯧꯗꯅ ꯅꯨꯃꯤꯠꯇꯨꯒꯤ ꯑꯗꯨꯝ ꯂꯦꯜꯂꯦ ꯆꯔꯆꯇꯨꯗ ꯑꯗꯨꯝ ꯁꯤ ꯆꯔꯆꯇꯗ ꯂꯦꯛꯄꯁꯦ ꯇ꯭ꯋꯦꯟꯇꯤ ꯐꯣꯔꯒꯤ ꯅꯨꯡꯗꯥꯡꯗꯒꯤꯅ ꯅ꯭ꯌꯨ ꯏꯌꯔꯐꯥꯎꯅꯤ ꯃꯣꯏꯅ ꯂꯩꯗꯣꯏꯁꯦ ꯆꯔꯆꯇ ꯆꯔꯆꯇ ꯊꯣꯡ ꯊꯥꯛꯇꯅ ꯆꯥ ꯂꯣꯟꯗꯅ ꯄꯥꯈꯪ ꯂꯩꯁꯥꯕꯤꯁꯤꯡ ꯏꯁꯩꯕꯨ ꯁꯛꯇꯅ ꯌꯥꯝ ꯅꯨꯡꯉꯥꯏꯅ ꯌꯥꯝ ꯒ꯭ꯔꯥꯟ ꯑꯣꯏꯅ ꯇꯧꯏ ꯑꯗꯨꯒ ꯃꯣꯏꯒꯤ ꯀꯨꯠ ꯍꯥꯏꯔꯒꯁꯨ ꯑꯃ ꯐꯦꯁꯇꯤꯚꯦꯜ ꯂꯩ ꯑꯗꯨꯁꯨ ꯌꯥꯝꯅ ꯆꯥꯎꯏ ꯃꯣꯏꯒꯤꯁꯦ ꯐꯦꯁꯟ ꯁꯣꯒ ꯆꯠꯇꯅ ꯖꯒꯣꯏꯒ ꯁꯥꯗꯅ ꯏꯁꯄꯤꯠꯁꯀ ꯄꯤꯗꯅ ꯌꯥꯝ ꯆꯥꯎꯅ ꯇꯧꯏ ꯃꯩꯇꯩꯒꯤꯁꯨ ꯌꯥꯎꯁꯪ ꯍꯥꯏꯔꯒ ꯐꯦꯁꯇꯤꯚꯦꯜ ꯂꯩ ꯌꯥꯎꯁꯪ ꯍꯥꯏꯔꯤꯕ ꯀꯨꯝꯃꯩꯁꯤꯗ ꯊꯧꯔꯤꯒ ꯊꯠꯇꯅ ꯄꯥꯈꯪ ꯂꯩꯁꯥꯕꯤ ꯀꯣꯏꯕ ꯆꯠꯄ ꯑꯗꯨꯒ ꯑꯉꯥꯡꯁꯤꯡꯅ ꯊꯧꯔꯤ ꯊꯠꯂꯒ ꯄꯩꯁꯥ ꯅꯤꯕ ꯑꯗꯨꯒ ꯄꯩꯁꯥ ꯄꯤꯗ꯭ꯔꯒꯅ ꯑꯕꯦꯔ ꯇꯩꯕ ꯑꯗꯨꯃꯥꯏꯅ ꯇꯧꯏ ꯑꯗꯨꯒ ꯀꯥꯡ ꯀꯥꯡꯁꯤꯗ ꯑꯃꯨꯛꯀ ꯀꯥꯡ ꯈꯦꯆꯤ ꯆꯥꯕ ꯍꯥꯏꯔꯒ ꯆꯠꯅꯩ ꯀꯥꯡ ꯆꯤꯡꯕ ꯌꯦꯡꯕ ꯆꯠꯅꯩ ꯑꯗꯨꯒ ꯆꯩꯔꯥꯎꯕ ꯆꯩꯔꯥꯎꯕꯗꯗꯤ ꯆꯤꯡ ꯀꯌꯥ ꯑꯃ ꯑꯩꯈꯣꯏ ꯆꯩꯔꯥꯎꯕ ꯅꯨꯃꯤꯠꯁꯤꯗ ꯑꯌꯨꯛꯁꯤꯗ ꯆꯥꯛ ꯆꯥꯊꯣꯛꯑꯅꯤ ꯆꯥꯛ ꯆꯥꯊꯣꯛꯑ ꯃꯇꯨꯡꯗ ꯆꯩꯔꯥꯎ ꯆꯤꯡ ꯀꯥꯗꯣꯏꯅꯤ ꯆꯩꯔꯥꯎ ꯆꯤꯡ ꯀꯥꯕ ꯍꯥꯏꯕꯁꯦ ꯌꯥꯝ ꯅꯨꯡꯉꯥꯏ ꯆꯩꯔꯥꯎ ꯆꯤꯡ ꯀꯥꯕꯁꯦ ꯆꯩꯔꯥꯎꯕꯒꯤ ꯆꯤꯡꯁꯦ ꯌꯥꯝ ꯁꯥꯡꯉꯦ ꯌꯥꯝ ꯅꯨꯡꯉꯥꯏꯕ ꯑꯣꯏ ꯑꯗꯨꯒ ꯆꯤꯡꯗꯨꯒꯤ ꯃꯊꯛꯇꯣ ꯌꯧꯕ ꯃꯇꯝꯗ ꯋꯥꯈꯜꯁꯦ ꯀꯌꯥꯒꯤ ꯃꯇꯤꯛ ꯅꯨꯡꯉꯥꯏ ꯅꯨꯡꯉꯥꯏꯖꯩ ꯑꯋꯥꯕ ꯀꯌꯥ ꯑꯃꯁꯨ ꯀꯥꯎꯏ ꯑꯩꯈꯣꯏꯅ ꯆꯤꯡꯗ ꯀꯥꯗꯣꯔꯦ ꯍꯥꯏꯕ ꯃꯇꯝꯗ ꯋꯥꯕꯗꯨꯒ ꯆꯤꯡꯒꯤ ꯃꯇꯣꯟꯗ ꯌꯧꯕ ꯃꯇꯝꯗ ꯅꯨꯡꯉꯥꯏꯕꯗꯨꯗꯤ ꯂꯩꯇ꯭ꯔꯦ ꯍꯥꯏꯇꯥꯔꯦ ꯌꯥꯝ ꯅꯨꯡꯉꯥꯏ ꯑꯗꯨꯒ ꯆꯥꯛꯀꯧꯕ ꯍꯥꯏꯕ ꯂꯩꯔꯦ ꯆꯥꯛꯀꯧꯕꯁꯤꯅ ꯏꯕꯨꯡ ꯏꯄ꯭ꯋꯥꯁꯤꯡꯅ ꯆꯥꯛ ꯀꯧꯔꯅꯤ ꯑꯗꯨꯒ ꯆꯥꯛ ꯆꯥꯃꯤꯟꯅꯔꯅꯤ ꯏꯕꯨꯡ ꯏꯄ꯭ꯋꯥꯁꯤꯡꯒ ꯑꯗꯨꯒ ꯒꯤꯐ ꯔꯤꯇꯔꯟ ꯇꯧꯅꯔꯅꯤ ꯑꯗꯨꯒ ꯃꯦꯔꯥ ꯍꯧꯆꯣꯡꯕ ꯍꯥꯏꯔꯒꯁꯨ ꯂꯩ ꯃꯁꯤꯁꯤꯗ ꯑꯃꯨꯛꯀ ꯑꯩꯈꯣꯏꯒꯤ ꯇ꯭ꯔꯦꯗꯤꯁꯅꯦꯜ ꯗ꯭ꯔꯦꯁ ꯁꯦꯠꯂꯒ ꯌꯥꯝ ꯀꯦꯔꯥꯒ ꯅꯥꯜꯂꯒ ꯊꯥꯕꯟ ꯆꯣꯡꯉꯨꯗꯣꯏꯅꯦ ꯃꯦꯔꯥ ꯍꯧꯆꯣꯡꯕꯅꯤ ꯍꯥꯏꯔꯒ ꯊꯥꯕꯜ ꯆꯣꯡꯕ ꯑꯗꯨꯒ ꯏꯃꯣꯏꯅꯨ ꯏꯃꯣꯏꯅꯨ ꯍꯥꯏꯔꯒ ꯏꯃꯣꯏꯅꯨ ꯏꯔꯥꯠꯄ ꯅꯨꯃꯤꯠꯇꯁꯨ ꯌꯨꯝꯗ ꯉꯥ ꯊꯣꯡꯗꯨꯅ ꯁꯅꯥꯃꯍꯤ ꯑꯃꯁꯨꯡ ꯏꯕꯦꯟꯒꯤ ꯂꯥꯏ ꯗꯨꯛ ꯊꯥꯗꯨꯅ ꯏꯟꯁꯥꯡꯒ ꯐꯖꯅ ꯊꯣꯡꯉꯒ ꯍꯩ ꯂꯩ ꯉꯥ ꯊꯣꯡꯉꯒ ꯑꯩꯈꯣꯏꯒꯤ ꯏꯕꯦꯟꯗ ꯀꯠꯆꯗꯣꯏꯅꯦ ꯃꯁꯤꯅ ꯀꯠꯆꯕꯗꯨꯅ ꯑꯩꯈꯣꯏꯅ ꯑꯩꯈꯣꯏꯒꯤ ꯌꯨꯝꯒꯤ ꯐꯅꯕ ꯌꯨꯝꯒꯤ ꯆꯥꯎꯈꯠꯅꯕ ꯅꯤꯖꯍꯧꯗꯣꯏꯅꯦ ꯃꯗꯨꯗꯨꯗ ꯑꯗꯨꯃꯥꯏꯅ ꯇꯧꯔꯒ ꯇꯧꯏ ꯑꯗꯣ ꯃꯨꯁꯂꯤꯝ ꯏꯆꯤꯟ ꯏꯅꯥꯎꯒꯤꯁꯨ ꯌꯥꯝ ꯐꯖꯩ ꯃꯣꯏꯒꯤ ꯍꯧꯅ ꯂꯣꯟꯆꯠ ꯃꯣꯏ ꯃꯀꯣꯛ ꯈꯨꯝꯒꯅꯤ ꯊꯣꯂꯛꯄ ꯃꯇꯝ ꯃꯀꯣꯛ ꯈꯨꯝꯒꯅꯤ ꯁꯝ ꯃꯅꯥ ꯑꯝꯇꯁꯨ ꯎꯍꯜꯂꯣꯏ ꯃꯣꯏꯒꯤ ꯒꯨꯔꯈꯥꯗꯨꯗ ꯁꯦꯠꯂꯤ ꯒꯨꯔꯈꯥꯗꯨ ꯁꯦꯠꯀꯅꯤ ꯑꯗꯨꯒ ꯅꯨꯄꯥ ꯑꯝꯇꯒꯁꯨ ꯋꯥꯔꯤ ꯁꯥꯟꯅꯗꯦ ꯂꯥꯏꯁꯨ ꯐꯖꯅ ꯈꯣꯏꯔꯝꯃꯤ ꯃꯣꯏꯒꯤ ꯏꯠ ꯅꯨꯃꯤꯠꯇꯗꯤ ꯌꯥꯝꯅ ꯆꯥꯎꯅ ꯌꯥꯝꯅ ꯒ꯭ꯔꯥꯟꯂꯤ ꯌꯥꯝ ꯇꯧꯏ ꯃꯣꯏꯁꯨ ꯏꯠ ꯅꯨꯃꯤꯠꯇ ꯃꯣꯏꯒꯤ ꯃꯃꯥꯟꯅꯕꯤꯁꯤꯡ ꯃꯃꯥꯟꯅꯕꯁꯤꯡ ꯌꯨꯝꯗ ꯆꯠꯇꯅ ꯏꯟꯖꯣꯏ ꯇꯧꯊꯣꯛꯀꯅꯤ ꯑꯗꯨꯒ ꯀꯣꯏꯕ ꯂꯥꯡꯕ ꯁꯦꯠꯄ ꯆꯥꯕ ꯌꯥꯝꯅ ꯐꯖꯩ ꯃꯗꯣꯝꯆꯥ ꯃꯕꯦꯟ ꯎꯅꯕ ꯆꯠꯀꯅꯤ ꯃꯃꯥꯟꯅꯕꯤ ꯎꯅꯒꯅꯤ ꯑꯗꯨꯃꯥꯏꯅ ꯇꯧꯋꯤ ꯌꯥꯝ ꯅꯨꯡꯉꯥꯏꯕ ꯃꯣꯏꯒꯤꯁꯨ ꯌꯥꯝꯅ ꯅꯨꯡꯉꯥꯏꯕ ꯍꯥꯏꯕꯇꯥꯔꯦ ꯅꯨꯃꯤꯠꯇꯨꯒꯤ ꯑꯣꯏꯅꯗꯤ ꯌꯥꯝꯅ ꯅꯨꯡꯉꯥꯏꯕ ꯌꯥꯝꯅ ꯅꯨꯡꯉꯥꯏꯕ ꯍꯥꯏꯇꯥꯔꯦꯀꯣ ꯑꯗꯨꯒ ꯈ꯭ꯔꯤꯁꯇꯦꯟꯒꯤꯁꯨ ꯃꯣꯏꯒꯤ ꯈ꯭ꯔꯤꯁꯃꯥꯁꯇꯣ ꯌꯥꯝꯅ ꯒ꯭ꯔꯥꯟꯂꯤ ꯇꯧꯋꯦ ꯃꯣꯏꯒꯤ ꯁꯟꯗꯦꯗ ꯆꯠꯄꯅ ꯆꯠꯄ ꯆꯔꯆꯁꯦ ꯁꯟꯗꯦꯗ ꯀꯥꯕꯅ ꯀꯥꯕ ꯁꯇꯔꯗꯦꯗꯅ ꯀꯥꯕꯅ ꯀꯥꯕ ꯇꯧꯋꯦ ꯃꯣꯏꯒꯤꯁꯨ